ꯑꯩꯅ ꯉꯁꯥꯏ ꯗꯨꯀꯥꯟꯗꯒꯤ ꯂꯥꯏꯔꯤꯛ ꯑꯃ ꯂꯩꯔꯛꯄꯅꯦ ꯑꯗꯨꯕꯨ ꯂꯥꯏꯔꯤꯛꯇꯨ ꯍꯥꯡꯗꯣꯛꯑ ꯄꯥꯔꯨꯀꯥꯟꯗ ꯇꯥꯏꯇꯦꯅꯤꯛ ꯐꯤꯠ ꯇꯥꯏꯇꯦꯅꯤꯛꯀꯤ ꯋꯥꯔꯤ ꯑꯣꯏꯅ ꯑꯣꯏꯔ ꯂꯩꯔꯝꯃꯦ ꯑꯗꯣ ꯐꯤꯂꯝꯗꯣ ꯌꯦꯡꯍꯧꯗ꯭ꯔꯒꯁꯨ ꯋꯥꯔꯤꯗꯣ ꯄꯥꯕꯀꯥꯟꯗ ꯑꯩ ꯌꯦꯡꯕꯒ ꯆꯞ ꯃꯥꯟꯅꯅ ꯈꯪꯕ ꯑꯃ ꯐꯥꯎꯏ